ꯑꯩꯅ ꯄꯥꯝꯖꯕ ꯍꯥꯏꯁꯤ ꯑꯩ ꯌꯨꯝꯗ ꯐꯤ ꯂꯣꯟꯕꯒꯤ ꯊꯕꯛ ꯇꯧꯋꯦ ꯔꯥꯅꯤ ꯐꯤ ꯂꯣꯜꯂꯦ ꯑꯗꯨꯒ ꯑꯩꯒꯤ ꯏꯁꯥꯒꯤ ꯑꯣꯏꯅ ꯑꯦꯀꯥꯎꯟ ꯌꯨꯇ꯭ꯌꯨꯕ ꯑꯦꯀꯥꯎꯟ ꯑꯃ ꯄꯥꯏꯖꯩꯌꯦ ꯑꯗꯨꯒ ꯌꯨꯇ꯭ꯌꯨꯕꯇ ꯊꯥꯒꯠꯆꯩ ꯑꯗꯨꯒ ꯑꯩꯒꯤ ꯈꯪꯅ ꯆꯥꯅꯕꯁꯤꯡ ꯑꯩꯒꯤ ꯏꯅꯥꯛꯇ ꯂꯥꯛꯑꯒ ꯃꯣꯏꯅ ꯇꯨꯕꯤꯌꯨ ꯍꯥꯏꯕ ꯄꯣꯠꯇꯨ ꯑꯩꯅ ꯇꯨꯕꯤꯕ ꯌꯥꯎꯋꯦ ꯑꯗꯨꯒ ꯃꯈꯣꯏꯅ ꯑꯃꯨꯛ ꯃꯈꯣꯏꯒꯤ ꯍꯥꯏꯕꯗꯤ ꯈꯪꯅ ꯆꯥꯅꯕꯁꯤꯡꯗꯨꯗ ꯑꯃꯨꯛ ꯆꯠꯂꯒ ꯑꯩꯒꯤ ꯏꯅꯥꯛꯇ ꯑꯃꯨꯛ ꯊꯥꯔꯛꯄ ꯑꯗꯨꯒ ꯃꯣꯏꯁꯨ ꯑꯃꯨꯛ ꯇꯝꯕꯤꯕ ꯃꯈꯣꯏꯁꯨ ꯑꯃꯨꯛ ꯇꯨꯕ ꯍꯩꯅꯤꯡꯉꯦꯅ ꯍꯥꯏꯕꯗꯒꯤ ꯑꯩꯅ ꯑꯃꯨꯛ ꯇꯝꯕꯤꯕꯁꯨ ꯌꯨꯝꯗ ꯁꯨꯝ ꯌꯥꯎꯋꯦ